ꯍꯜꯂꯣ ꯍꯜꯂꯣ ꯇꯥꯔꯦ ꯇꯥꯔꯦ ꯑꯧ ꯑꯩꯒꯤ ꯗꯨꯀꯥꯟꯁꯦ ꯕꯦꯛꯀꯔꯤꯅꯦ ꯑꯥ ꯂꯣꯏꯅ ꯑꯥ ꯐꯪꯉꯦ ꯑꯅꯝꯕꯅ ꯀꯔꯤ ꯀꯔꯤ ꯄꯣꯠ

ꯍꯣꯏ ꯍꯣꯏ ꯌꯥꯅꯤ ꯌꯥꯅꯤ ꯌꯥꯅꯤ ꯑꯆꯥꯄꯣꯠꯁꯦ ꯃꯈꯟ ꯀꯌꯥꯃꯨꯛ ꯄꯥꯝꯃꯤꯅꯣ

ꯑꯥ ꯑꯥ ꯑꯥ ꯂꯥꯟꯃꯣꯍꯣꯔ ꯑꯥ ꯑꯥ ꯂꯥꯟꯃꯣꯍꯣꯔꯁꯨ ꯂꯩꯌꯦ ꯑꯗꯒꯤ ꯀꯩꯅꯣ ꯀꯦꯛ ꯃꯆꯥ ꯀꯩꯅꯣꯗ ꯆꯦꯔꯪꯗ ꯍꯥꯟꯖꯤꯟꯕꯗꯣ ꯑꯗꯨꯝꯕꯁꯨ ꯑꯗꯨꯝ ꯍꯥꯞꯅꯕꯅꯦ ꯎꯝ

ꯑꯣ ꯑꯩꯈꯣꯏ ꯁꯤꯗꯗꯤ ꯑꯅꯝꯕꯅ ꯂꯣꯏꯅ ꯑꯄꯥꯝꯕꯉꯩ ꯐꯪꯉꯦ ꯑꯩꯈꯣꯏꯒꯤ ꯁꯤꯡꯍꯥꯔ ꯐꯪꯉꯦ ꯀꯦꯛ ꯐꯪꯉꯦ ꯂꯥꯔꯃꯣꯍꯣꯔ ꯑꯗꯒꯤ ꯈꯖꯨꯔ ꯑꯗꯒꯤ ꯄꯤꯅꯠ ꯅꯣꯏ ꯑꯗꯨꯝ ꯕꯨꯖꯤꯌꯥ ꯀꯔꯤ ꯀꯔꯤ ꯂꯣꯏꯅ ꯐꯪꯉꯦꯁꯤꯗ ꯃꯈꯟ ꯃꯉꯥ ꯍꯥꯞꯄꯗꯤ ꯌꯥꯔꯦ ꯃꯃꯟꯁꯦ ꯀꯔꯤꯅꯤ ꯄꯣꯠ ꯑꯃꯗ ꯂꯨꯄꯥ ꯇꯔꯥ ꯇꯔꯥ ꯇꯔꯥ ꯆꯤꯡꯉꯛꯄ ꯀꯨꯟ ꯀꯨꯟ ꯆꯤꯡꯉꯛꯄ ꯑꯥ ꯑꯗꯥꯏꯅ ꯑꯣꯏꯔꯛꯀꯅꯤ ꯑꯗꯨꯅ ꯃꯈꯟ ꯃꯉꯥ ꯂꯧꯔꯒꯗꯤ ꯑꯗꯨꯝ ꯕꯣꯛꯁ ꯑꯝꯗ ꯂꯨꯄꯥ ꯆꯥꯝꯃꯗꯤ ꯆꯥꯝꯃ ꯈꯔ ꯍꯦꯟꯇꯛ ꯇꯥꯔꯛꯇꯧ ꯃꯥꯜꯂꯦ ꯃꯔꯝ ꯃꯉꯥ ꯃꯉꯥ ꯍꯥꯞꯄꯗ ꯎꯝ ꯑꯧ ꯇꯥꯏꯌꯦ ꯇꯥꯏꯌꯦ ꯑꯪ ꯑꯥ ꯑꯗꯣ ꯕꯣꯛꯁꯇꯣ ꯀꯌꯥꯃꯨꯛ ꯑꯣꯏꯗꯣꯏꯅꯣ ꯕꯣꯛꯁꯇꯣ ꯆꯅꯤꯔ ꯆꯍꯨꯝꯂꯥ ꯍꯥꯏꯕꯗꯣ ꯑꯗꯨ ꯑꯥ ꯑꯗꯨ ꯍꯥꯏꯔꯛꯀꯗꯣꯏꯅꯦ ꯑꯗꯨꯒ ꯑꯗꯨꯝ ꯊꯤꯜꯍꯜꯂꯛꯑꯗꯧꯅꯦ ꯁꯣꯝꯗꯒꯤ ꯍꯣꯏ ꯍꯣꯏ ꯍꯣꯏ